ꯇꯣꯔꯅꯥꯃꯦꯟꯁꯤꯡ ꯁꯤꯟꯕ ꯔꯥꯖꯅꯤꯇꯤꯒꯤ ꯂꯨꯞ ꯅꯠꯇ꯭ꯔꯒ ꯑꯩꯈꯣꯏꯒꯤ ꯁꯪꯁꯊꯥꯟꯒꯤ ꯂꯨꯞꯁꯤꯡꯅ ꯁꯤꯜꯂꯤ ꯁꯝꯅ ꯍꯥꯏꯔꯕꯗ ꯐꯨꯠꯕꯣꯜ ꯆꯍꯤ ꯑꯃꯗ ꯑꯍꯨꯝꯂꯛ ꯁꯥꯟꯅꯩ ꯀ꯭ꯔꯤꯛꯀꯦꯠꯇ ꯑꯅꯤꯔꯛ ꯕꯦꯗꯃꯤꯟꯇꯟ ꯑꯃꯨꯛ ꯕꯣꯂꯤꯕꯣꯜ ꯑꯃꯨꯛ ꯅꯠꯇ꯭ꯔꯒ ꯑꯅꯤꯔꯛ ꯃꯥꯔꯥꯊꯣꯟ ꯆꯍꯤ ꯑꯃꯗ ꯑꯃꯨꯛ ꯐꯣꯔ ꯑꯦꯛꯖꯥꯝꯄꯜ ꯑꯣꯏꯅ ꯌꯥꯎꯁꯪꯒꯨꯝꯕ ꯂꯥꯛꯄꯗ ꯃꯔꯥꯊꯣꯟ ꯃꯈꯣꯏꯒꯤ ꯄ꯭ꯔꯥꯏꯖꯁꯤꯡ ꯑꯁꯤ ꯃꯔꯥꯊꯣꯟ ꯆꯦꯟꯕꯒꯤꯗꯤ ꯑꯩꯈꯣꯏꯒꯤ ꯐꯥꯔꯁ ꯄꯣꯏꯟ ꯋꯤꯅꯔ ꯑꯁꯤꯅ ꯂꯨꯄꯥ ꯁꯤꯂꯤꯡ ꯃꯉꯥꯃꯨꯛꯀꯨꯝꯕ ꯄꯤꯔꯦ ꯑꯗꯨꯒ ꯕꯥꯁꯀꯦꯠꯕꯣꯜ ꯃꯈꯣꯏꯁꯤꯡ ꯑꯁꯤꯅꯆꯤꯡꯕꯁꯤ ꯑꯗꯨꯝꯃꯛ ꯁꯥꯟꯅꯩ ꯐꯨꯠꯕꯣꯜ ꯁꯥꯟꯅꯕꯒꯤ ꯇꯣꯔꯅꯥꯃꯦꯟꯗ ꯂꯨꯄꯥ ꯂꯤꯁꯤꯡ ꯇꯔꯥꯅꯤꯊꯣꯏꯒꯨꯝ ꯑꯗꯨꯝ ꯄꯤꯅꯩ ꯀ꯭ꯔꯤꯛꯀꯦꯠꯁꯨ ꯑꯗꯨꯃꯉꯥꯏ ꯂꯤꯁꯤꯡ ꯃꯉꯥ ꯕꯦꯗꯃꯦꯟꯇꯟ ꯂꯤꯁꯤꯡ ꯑꯅꯤ ꯑꯍꯨꯝ ꯁꯨꯝꯃꯥꯏꯅ ꯄꯤꯅꯗꯨꯅ ꯑꯗꯨꯝ ꯁꯥꯟꯅꯩ